ꯚꯥꯔꯠꯇ ꯃꯤꯌꯥꯝꯅ ꯌꯣꯒꯥ ꯒꯨꯔꯨ ꯍꯥꯏꯅ ꯈꯪꯅꯔꯤꯕ ꯃꯈꯣꯏ ꯑꯍꯨꯝ ꯑꯗꯨꯗꯤ ꯃꯍꯥ ꯔꯤꯁꯤ ꯃꯍꯦꯁ ꯌꯣꯒꯥ ꯖꯥꯒꯤ ꯕꯥꯁꯨꯗꯦꯕ ꯕꯥꯕꯥ ꯔꯥꯝꯗꯤꯞ ꯃꯈꯣꯏꯁꯤꯡ ꯑꯗꯨꯅꯤ ꯑꯗꯨꯒ ꯍꯧꯖꯤꯛ ꯍꯧꯖꯤꯛ ꯅꯧꯅ ꯀꯟꯅ ꯐꯥꯎꯒꯠꯂꯛꯂꯤꯕ ꯕꯥꯕꯥ ꯔꯥꯝ ꯗꯦꯕ ꯑꯁꯤꯅ ꯇꯧꯔꯤꯕ ꯌꯣꯒꯥ ꯑꯁꯤ ꯌꯥꯝꯅ ꯍꯛꯆꯥꯡ ꯐꯕ ꯑꯃꯗꯤ ꯃꯤꯌꯥꯝꯗ ꯌꯥꯝꯅ ꯀꯥꯟꯅꯕ ꯑꯃ ꯑꯣꯏꯔꯤ